ꯁꯤ ꯇꯣꯝꯊꯤꯟ ꯍꯣꯇꯦꯜ ꯅꯠꯇꯕ꯭ꯔꯥ ꯑꯩ ꯈꯦꯇ꯭ꯔꯤꯃꯌꯨꯝ ꯅꯤꯔꯃꯂꯥꯅꯤ ꯑꯩ ꯀꯛꯆꯤꯡ ꯃꯈꯥ ꯂꯩꯀꯥꯏꯗꯩ ꯏꯅꯥꯎꯅꯨꯄꯤꯒꯤ ꯕꯥꯔꯗꯦꯒꯤ ꯑꯣꯔꯗꯔ ꯈꯤꯇꯪ ꯇꯧꯖꯒꯦ ꯇꯧꯖꯒꯗꯧꯔꯤꯕ ꯑꯣꯔꯗꯔꯁꯤꯡꯗꯤ ꯀꯦꯛ ꯆꯧ ꯃꯦꯀ꯭ꯔꯣꯅꯤ ꯃꯣꯃꯣ ꯑꯥꯏꯇꯦꯝꯁꯤꯡꯁꯤ ꯃꯁꯤꯡ ꯆꯥꯝꯃꯉꯥꯃꯨꯛꯇꯪ ꯄꯥꯝꯖꯩ ꯑꯗꯨ ꯗꯤꯁꯀꯥꯎꯟ ꯑꯝꯐꯥꯎ ꯂꯩꯇꯕ꯭ꯔꯥ ꯑꯇꯣꯞꯄ ꯗꯨꯀꯥꯟꯗꯤ ꯗꯤꯁꯀꯥꯎꯟ ꯂꯩ ꯍꯥꯏ ꯑꯗꯨ ꯁꯣꯝꯒꯤ ꯗꯨꯀꯥꯟꯗꯤ ꯗꯤꯁꯀꯥꯎꯟ ꯂꯩꯇꯕ꯭ꯔꯥ ꯃꯃꯥꯡꯗ ꯑꯩꯅ ꯂꯧꯈꯤꯕ ꯃꯇꯝꯗꯁꯨ ꯗꯤꯁꯀꯥꯎꯟ ꯑꯝꯐꯥꯎ ꯄꯤꯈꯤꯗꯦ ꯍꯟꯗꯛꯇꯤ ꯗꯤꯁꯀꯥꯎꯟ ꯀꯌꯥꯃꯨꯛ ꯄꯤꯕꯤꯒꯅꯤ